ꯍꯂꯣ ꯁꯔ ꯔꯦꯖꯤꯁꯇ꯭ꯔꯦꯁꯟꯒꯤ ꯁꯔ ꯑꯣꯏꯕꯤꯔꯕ꯭ꯔꯥ ꯍꯧꯖꯤꯛ ꯑꯩꯒꯤ ꯑꯉꯥꯡ ꯑꯗꯨ ꯑꯩꯒꯤ ꯄꯣꯛꯄ ꯀꯥꯟꯗ ꯆꯍꯤ ꯃꯊꯥ ꯁꯨꯔꯦ ꯑꯗꯨꯅ ꯆꯍꯤ ꯑꯗꯨ ꯑꯩꯉꯣꯟꯗ ꯍꯧꯖꯤꯛ ꯌꯥꯎꯔꯝꯗ꯭ꯔꯦ ꯆꯍꯤ ꯃꯥꯒꯤ ꯗꯦꯠ ꯑꯣꯐ ꯕꯔꯠꯁꯤꯡꯗꯣ ꯑꯩꯉꯣꯟꯗ ꯌꯥꯎꯔꯝꯗ꯭ꯔꯦ ꯑꯗꯨ ꯁꯔꯅ ꯑꯝꯇꯪ ꯊꯤꯟꯕꯤꯕ ꯊꯤꯟꯕꯤꯕ ꯌꯥꯒꯗ꯭ꯔꯥ ꯑꯩꯒꯤ ꯔꯦꯖꯤꯁꯇ꯭ꯔꯦꯁꯟ ꯁꯔ ꯑꯩꯒꯤ ꯔꯦꯖꯤꯁꯇ꯭ꯔꯦꯁꯟ ꯅꯝꯕꯔꯗꯨ ꯇꯨ ꯑꯩꯠ ꯐꯥꯏꯚ ꯑꯩꯠ ꯅꯥꯏꯟꯗ ꯑꯗꯨꯗ ꯑꯝꯇ ꯊꯤꯟꯕꯤꯕ ꯌꯥꯒꯗ꯭ꯔꯥ ꯍꯥꯏꯕꯗꯤ ꯑꯩꯒꯤ ꯊꯤꯟꯕꯤꯕ ꯌꯥꯔꯒꯗꯤ ꯁꯔꯅ ꯑꯝꯇꯪ ꯊꯤꯟꯕꯤꯔꯛꯎ ꯍꯥꯏꯗꯨꯅ ꯑꯩꯅ ꯁꯔꯉꯣꯟꯗ ꯍꯥꯏꯖꯔꯤ